ꯂꯧꯃꯤꯁꯤꯡꯒꯤ ꯌꯥꯏꯐꯅꯕ ꯑꯗꯣꯝꯅ ꯂꯩꯉꯥꯛꯇ ꯇꯧꯍꯟꯅꯤꯡꯕ ꯊꯕꯛꯁꯤꯡ ꯑꯗꯨ ꯀꯔꯤ ꯀꯔꯤꯅꯣ ꯍꯧꯖꯤꯛ ꯍꯧꯖꯤꯛ ꯑꯩꯈꯣꯏ ꯂꯧꯃꯤꯁꯣꯡꯈꯣꯏꯒꯤꯗꯃꯛ ꯒꯣꯕꯔꯃꯦꯟꯗꯒꯤ ꯌꯦꯡꯒꯦ ꯍꯥꯏꯔꯗꯤ ꯒꯣꯕꯔꯃꯦꯟꯁꯦ ꯀꯌꯥ ꯑꯩꯈꯣꯏ ꯂꯧꯕꯁꯦ ꯂꯧ ꯁꯦꯝꯕ ꯃꯤꯕꯨꯗꯤ ꯀꯌꯥ ꯌꯦꯡꯕꯤꯗꯦ ꯍꯥꯏꯕꯨ ꯍꯥꯏꯔꯒꯦ ꯍꯥꯏꯔꯗꯤ ꯍꯧꯖꯤꯛ ꯒꯣꯕꯔꯃꯦꯟꯅ ꯁꯄ꯭ꯂꯥꯏ ꯇꯧꯅꯤꯡꯉꯥꯏꯁꯦ ꯍꯧꯖꯤꯛ ꯏꯔꯤꯒꯦꯁꯟꯁꯦ ꯐꯖꯅ ꯌꯦꯡꯕꯤꯗꯦ ꯑꯗꯨꯒ ꯑꯃꯨꯛꯀ ꯍꯧꯖꯤꯛ ꯍꯥꯏ ꯌꯦꯜꯗꯤꯡ ꯀ꯭ꯔꯣꯞꯁ ꯍꯩꯆ ꯋꯥꯏ ꯚꯤ ꯑꯗꯨꯒꯨꯝꯕꯁꯦ ꯃꯣꯏꯅ ꯏꯝꯄ꯭ꯂꯤꯃꯦꯟ ꯇꯧꯍꯟꯕꯤꯗꯦ ꯍꯧꯖꯤꯛ ꯃꯣꯏꯁꯦ ꯏꯟꯁꯄꯦꯛꯁꯟ ꯇꯧꯍꯜꯂꯒ ꯑꯩꯈꯣꯏ ꯐꯥꯔꯃꯔꯁꯤꯡꯕꯨ ꯃꯣꯏꯕꯨ ꯀꯃꯥꯏꯅ ꯆꯤꯡꯗꯒꯤꯔ ꯚꯦꯂꯤꯗꯒꯤꯔ ꯍꯧꯖꯤꯛ ꯐꯥꯔꯃꯤꯡꯁꯦ ꯀꯃꯥꯏꯅ ꯗꯤꯕꯦꯜꯂꯞꯄꯦꯟ ꯀꯃꯥꯏꯅ ꯏꯁꯇꯦꯠꯀꯤ ꯏꯀꯣꯅꯣꯃꯤꯛ ꯏꯪꯀ꯭ꯔꯤꯁ ꯇꯧꯍꯟꯒꯦ ꯍꯥꯏꯕꯗꯨ ꯃꯣꯏꯁꯦ ꯀꯟꯅ ꯍꯣꯠꯅꯕ ꯇꯥꯏ ꯑꯗꯨꯕꯨ ꯑꯩꯈꯣꯏ ꯆꯤꯡꯗꯁꯨ ꯚꯦꯂꯤꯗꯁꯨ ꯒꯣꯕꯔꯃꯦꯟꯈꯣꯏꯁꯦ ꯏꯟꯁꯄꯦꯛꯁꯟ ꯆꯠꯂꯒ ꯁꯤꯃꯤꯅꯥꯔꯒꯨꯝꯕꯁꯨ ꯃꯣꯏꯅ ꯄꯤꯕ ꯄꯤꯔꯗꯤ ꯅꯨꯡꯉꯥꯏꯒꯗꯕ ꯑꯗꯨꯕꯨ ꯍꯧꯖꯤꯛꯐꯥꯎꯁꯦ ꯃꯣꯏꯁꯦ ꯑꯗꯨꯒꯨꯝꯕꯁꯦ ꯑꯩꯈꯣꯏ ꯆꯤꯡꯗꯗꯤ ꯀꯌꯥ ꯏꯝꯄ꯭ꯂꯤꯃꯦꯟ ꯇꯧꯕꯁꯦ ꯎꯗ꯭ꯔꯤ ꯑꯗꯨꯕꯨ ꯑꯗꯨꯈꯛꯇ ꯅꯠꯇꯦ ꯍꯧꯖꯤꯛ ꯂꯧꯁꯤꯡꯕꯁꯦ ꯃꯦꯆꯤꯟꯅꯔꯤꯒꯨꯝꯕ ꯇꯦꯛꯅꯣꯂꯣꯖꯤꯒꯨꯝꯕ ꯏꯝꯄ꯭ꯔꯨꯞꯃꯦꯟꯒꯤꯗꯃꯛ ꯃꯣꯏꯁꯦ ꯍꯣꯁ ꯇꯧꯕꯗꯨ ꯄꯥꯝꯃꯦ ꯑꯩꯈꯣꯏꯅ ꯑꯗꯨ ꯇꯧꯈꯤꯗꯧꯕꯗꯣ ꯅꯨꯡꯁꯤꯅ ꯒꯣꯕꯔꯃꯦꯟꯗꯁꯨ ꯏꯝꯄ꯭ꯂꯤꯃꯦꯟ ꯇꯧꯍꯟꯕꯤꯌꯨ ꯍꯥꯏꯅ ꯊꯨꯅ ꯇꯧꯍꯟꯕꯤꯌꯨ ꯍꯥꯏꯅ ꯑꯩꯈꯣꯏ ꯐꯥꯔꯃꯔꯁꯤꯡꯒꯤ ꯋꯥꯔꯤꯗꯨꯅ ꯍꯥꯏꯕꯤꯔꯛꯏ